ꯑꯩꯅ ꯑꯦꯁꯇ꯭ꯔꯣꯅꯣꯃꯤꯗ ꯄꯨꯛꯅꯤꯡ ꯍꯦꯟꯅ ꯆꯤꯡꯁꯤꯟꯈ꯭ꯔꯤꯁꯤꯗꯤ ꯄꯤꯛꯏꯉꯩꯗ ꯑꯩꯈꯣꯏꯒꯤ ꯀ꯭ꯌꯨꯔꯤꯑꯣꯁꯤꯇꯤ ꯑꯩꯈꯣꯏꯒꯤ ꯅꯦꯆꯔꯦꯜ ꯑꯣꯇꯣꯃꯦꯇꯤꯛꯂꯤ ꯅꯦꯆꯔꯦꯜ ꯀ꯭ꯌꯨꯔꯤꯑꯣꯁꯤꯇꯤ ꯑꯃ ꯂꯩꯗꯅ ꯉꯁꯥꯏꯒꯤ ꯌꯨꯅꯤꯕ꯭ꯔꯁ ꯑꯗꯨꯒ ꯃꯥꯒꯤ ꯃꯐꯝ ꯄ꯭ꯂꯦꯁ ꯇꯧꯔꯤꯕ ꯑꯗꯨꯁꯤꯡꯗꯣ ꯑꯗꯨꯁꯤꯡꯗꯣ ꯌꯦꯡꯕ ꯈꯣꯠꯄ ꯑꯗꯨ ꯌꯥꯝꯅ ꯀ꯭ꯌꯨꯔꯣꯁꯤꯇꯤ ꯑꯣꯏ ꯑꯗꯨꯒ ꯄꯤꯛꯁꯨ ꯄꯤꯛꯏꯃꯤꯅ ꯑꯥꯔꯂꯤ ꯑꯦꯛꯁꯄꯣꯖꯔ ꯑꯩꯈꯣꯏꯒꯤ ꯄꯦꯔꯦꯁꯀ ꯏꯁꯇꯥꯔ ꯔꯥꯏꯖꯤꯡꯒꯨꯝꯕ ꯌꯦꯡꯕ ꯑꯗꯗꯩ ꯄ꯭ꯂꯦꯅꯦꯠꯇꯔꯤꯌꯝꯗꯁꯨ ꯕꯤꯖꯤꯠ ꯇꯧꯕ ꯆꯠꯄ ꯈꯣꯠꯄꯁꯦ ꯑꯗꯨꯑꯣꯏꯁꯨ ꯌꯥꯝꯅ ꯑꯦꯇ꯭ꯔꯦꯛ ꯇꯧꯏꯕ ꯑꯩꯉꯣꯟꯗ ꯑꯗꯨꯒ ꯁ꯭ꯀꯨꯜꯒꯤ ꯄ꯭ꯔꯣꯖꯦꯛ ꯀꯩꯀꯩꯗꯁꯨ ꯌꯥꯝ ꯏꯟꯐ꯭ꯂꯨꯌꯦꯟꯁ ꯍꯥꯏꯗꯤ ꯏꯪꯒꯦꯁ ꯑꯣꯏꯕꯁꯦ ꯑꯗꯨꯅꯁꯨ ꯑꯗꯩ ꯏꯟꯐ꯭ꯂꯨꯌꯦꯟꯁꯦꯜ ꯃꯦꯗꯤꯌꯥꯅ ꯍꯥꯏꯔꯒꯅ ꯑꯩꯈꯣꯏꯒꯤ ꯕꯨꯛꯁꯀꯨꯝꯕ ꯗꯣꯀꯨꯃꯦꯟꯇꯔꯤꯁ ꯑꯗꯩ ꯁꯣ ꯁꯣꯁ ꯑꯗꯨꯗꯒꯤ ꯑꯩꯈꯣꯏꯒꯤ ꯏꯁꯄꯥꯛ ꯏꯟꯇꯔꯦꯁ ꯇꯧꯕ ꯏꯁꯄꯦꯁꯁꯤꯡꯁꯦ ꯑꯗꯨꯅ ꯌꯥꯝꯅ ꯑꯦꯛꯇ꯭ꯔꯦꯛ ꯇꯧꯏ ꯑꯩꯉꯣꯟꯗ ꯇꯦꯂꯦꯁꯀꯣꯞ ꯀꯩꯀꯩꯅꯁꯨ ꯍꯥꯟꯅꯗꯤ ꯌꯥꯝ ꯌꯦꯡꯉꯝꯃꯦ ꯑꯩꯈꯣꯏꯒꯤ ꯑꯍꯤꯡꯗ ꯑꯩꯈꯣꯏꯒꯤ ꯅꯥꯏꯠꯁ ꯏꯁꯀꯥꯏꯁꯦ ꯑꯦꯛꯁꯄ꯭ꯂꯣꯔ ꯇꯧꯕꯗ ꯌꯥꯝ ꯅꯨꯡꯉꯥꯏ ꯑꯗꯨꯅ ꯌꯦꯡꯕ ꯈꯣꯠꯄ ꯑꯗꯨꯗꯒꯤ ꯉꯁꯥꯏꯒꯤ ꯑꯦꯁꯇ꯭ꯔꯣꯅꯣꯃꯤꯀꯦꯜ ꯏꯕꯦꯟꯁ ꯀꯩꯀꯩꯁꯨ ꯂꯩ ꯑꯗꯨꯗꯒꯤ ꯏꯀ꯭ꯂꯤꯞꯁ ꯃꯦꯇꯤꯌꯣꯔ ꯁꯥꯎꯋꯔ ꯑꯗꯩ ꯄ꯭ꯂꯦꯅꯦꯠꯇꯔꯤ ꯇ꯭ꯔꯥꯟꯖꯤꯠ ꯀꯩꯀꯩ ꯂꯩꯕꯁꯤꯡꯁꯦ ꯇ꯭ꯔꯥꯟꯖꯤꯠꯁꯤꯡꯁꯦ ꯑꯗꯨꯅ ꯌꯥꯝꯅ ꯑꯦꯠꯇ꯭ꯔꯦꯛ ꯇꯧꯑꯦꯕ ꯑꯦꯁꯇ꯭ꯔꯣꯅꯦꯃꯤ ꯀ꯭ꯂꯕ ꯀꯩꯀꯩꯁꯨ ꯍꯥꯟꯅ ꯈꯔ ꯌꯥꯎꯔꯝꯃꯤ ꯖꯣꯏꯟꯅꯤꯡ ꯍꯥꯏꯗꯤ ꯂꯣꯀꯦꯜ ꯀꯂꯕ ꯒꯨꯝꯕ ꯑꯗꯩ ꯑꯣꯟꯂꯥꯏꯟ ꯀꯝꯃꯤꯅꯤꯇꯤ ꯑꯗꯨꯗꯒꯤ ꯍꯥꯏꯗꯤ ꯉꯁꯥꯏꯒꯤ ꯑꯦꯁꯇ꯭ꯔꯣꯅꯣꯃꯤꯒꯤ ꯄꯦꯁꯟ ꯂꯩꯕ ꯑꯦꯁꯇ꯭ꯔꯣꯅꯣꯃꯤꯒꯤ ꯃꯇꯥꯡꯗ ꯌꯥꯝꯅ ꯁꯤꯌꯔ ꯇꯧꯅꯩꯑꯕ ꯉꯁꯥꯏꯒꯤ ꯀꯝꯃ꯭ꯌꯨꯅꯤꯇꯤꯁꯦ ꯑꯗꯨ ꯌꯥꯝꯅ ꯏꯟꯐ꯭ꯂꯨꯌꯦꯟꯁꯦꯜ ꯑꯣꯏꯑꯦꯕ ꯑꯗꯣ ꯑꯦꯠꯇ꯭ꯔꯦꯛꯇꯤꯞꯁꯨ ꯌꯥꯝ ꯑꯣꯏ ꯑꯗꯨꯅ ꯌꯥꯝ ꯑꯗꯨꯅ ꯑꯗꯨꯝ ꯌꯥꯝꯅ ꯍꯥꯟꯅꯗꯒꯤꯁꯨ ꯄꯤꯛꯏꯉꯩꯗꯒꯤꯁꯨ ꯑꯗꯨꯝ ꯑꯦꯠꯇ꯭ꯔꯦꯛꯇꯤꯞ ꯑꯣꯏꯔꯝꯃꯦꯕ ꯄꯣꯠ ꯆꯩꯁꯤꯡꯁꯦ ꯑꯗꯨꯅ ꯏꯟꯇꯔꯦꯁꯁꯤ ꯑꯗꯨꯝ ꯌꯥꯝꯅ ꯂꯩꯔꯝꯃꯦ ꯍꯥꯟꯅꯗꯒꯤ